ꯍꯂꯣ ꯅꯨꯡꯉꯥꯏꯔꯤꯌꯦ ꯎꯝ ꯆꯠꯂꯨꯁꯦ ꯆꯠꯂꯨꯁꯦ ꯌꯥꯎꯔꯣꯏ ꯌꯥꯎꯔꯣꯏ ꯑꯗꯨ ꯀꯅꯥ ꯀꯅꯥ ꯌꯦꯡꯉꯨꯁꯦ ꯍꯥꯏꯅꯣ ꯎꯝ ꯍꯣꯏ ꯍꯣꯜꯗꯤ ꯎꯝ ꯎꯝ ꯎꯝ ꯍꯣꯏ ꯍꯣꯏ ꯌꯦꯡꯉꯨꯁꯦ ꯌꯦꯡꯉꯨꯁꯦ ꯌꯦꯡꯉꯨꯁꯤ ꯌꯦꯡꯉꯨꯁꯤ ꯍꯣꯏ ꯍꯣꯏ ꯍꯣꯏ ꯍꯣꯏ ꯎꯝ ꯎꯝ ꯍꯥꯏꯔꯛꯑꯣ ꯍꯥꯏꯔꯛꯑꯣ ꯀꯔꯤ ꯐꯤꯂꯝꯅꯣ ꯌꯦꯡꯗꯣꯏꯁꯤꯕꯣ ꯀꯔꯤ ꯎꯝ ꯑꯧ ꯍꯣꯏ ꯍꯣꯏ ꯍꯣꯏ ꯌꯦꯡꯉꯨꯔꯁꯤ ꯌꯦꯡꯉꯨꯔꯁꯤ ꯑꯪ ꯐꯔꯅꯤ ꯍꯣꯏ ꯍꯣꯏ ꯍꯣꯏ ꯎꯝ ꯑꯥ ꯍꯣꯏ ꯍꯣꯏ ꯍꯣꯏ ꯊꯝꯕꯤꯔꯣ ꯊꯝꯕꯤꯔꯣ